ꯂꯥꯏ ꯌꯦꯛꯄ ꯑꯁꯤ ꯀꯔꯝꯅ ꯃꯤꯑꯣꯏꯁꯤꯡꯒꯤꯗꯃꯛꯇ ꯑꯅꯥꯕ ꯐꯍꯟꯕ ꯉꯝꯕ ꯑꯣꯏꯒꯗꯒꯦ ꯍꯥꯏꯕꯗ ꯑꯩꯒꯤ ꯑꯣꯏꯕ ꯃꯣꯠꯇ ꯈꯨꯗꯝ ꯑꯣꯏꯅ ꯍꯥꯏꯔꯕꯗ ꯂꯥꯏꯌꯦꯛꯄ ꯄꯥꯝꯖꯕ ꯃꯤꯁꯤꯡꯅꯗꯤ ꯑꯣꯔ ꯂꯥꯏꯌꯦꯛꯄ ꯄ꯭ꯔꯣꯐꯦꯁꯅꯦꯜꯒꯤ ꯑꯣꯏꯅ ꯂꯥꯏꯌꯦꯛꯄ ꯃꯤꯁꯤꯡꯗꯤ ꯐꯅ ꯃꯥꯅ ꯋꯥꯅ ꯃꯀꯣꯛꯇꯣ ꯋꯥꯅ ꯍꯜꯂꯛꯑꯕꯁꯨ ꯊꯋꯥꯏ ꯍꯛꯆꯥꯡ ꯋꯥꯅ ꯍꯜꯂꯛꯑꯒꯁꯨ ꯀꯣ ꯃꯍꯥꯛꯅ ꯂꯥꯏꯗꯨꯗ ꯄꯨꯛꯅꯤꯡ ꯍꯛꯆꯥꯡ ꯌꯥꯎꯅ ꯂꯨꯞꯅ ꯌꯦꯛꯑꯒ ꯃꯍꯥꯛꯅ ꯌꯦꯛꯅꯤꯡꯏꯕ ꯌꯦꯛ ꯂꯥꯏꯗꯣ ꯌꯦꯛꯊꯣꯛꯈ꯭ꯔꯒ ꯀꯣ ꯃꯥꯒꯤ ꯃꯁꯥꯗ ꯋꯥꯔꯝꯕ ꯃꯌꯥꯝ ꯑꯗꯣ ꯀꯥꯎꯊꯣꯛꯇꯨꯅ ꯃꯍꯥꯛꯀꯤ ꯂꯥꯏꯗꯨꯗ ꯂꯥꯏꯌꯦꯛꯄꯗꯨꯗ ꯄꯨꯛꯅꯤꯡ ꯆꯪꯈꯤꯗꯨꯅ ꯃꯥꯒꯤ ꯑꯋꯥꯕꯗꯣ ꯑꯗꯨ ꯀꯥꯎꯊꯣꯛꯄ ꯌꯥꯎꯕ ꯌꯥꯎꯏ ꯑꯗꯨ ꯅꯠꯇꯅ ꯑꯇꯣꯞꯄ ꯍꯥꯏꯖꯧ ꯍꯥꯏꯔꯒꯗꯤ ꯀꯣ ꯂꯥꯏ ꯌꯦꯛꯄꯁꯦ ꯃꯁꯥꯁꯦ ꯌꯥꯝꯅ ꯁꯥꯎꯔꯒ ꯇꯦꯟꯁꯟ ꯂꯩꯔꯒ ꯂꯥꯛꯄ ꯃꯤꯁꯦꯀꯣ ꯂꯥꯏ ꯌꯦꯛꯊꯣꯛꯑꯒ ꯃꯥꯒꯤ ꯄꯨꯛꯅꯤꯡ ꯗꯣ ꯁꯥꯟꯇꯤ ꯂꯩꯅ ꯄꯣꯊꯥꯖꯕ ꯉꯝꯕ ꯑꯣꯏꯕ ꯌꯥꯎꯏ ꯀꯣ ꯃꯤꯑꯣꯏ ꯑꯃꯅ ꯃꯤꯑꯣꯏꯕ ꯑꯃ ꯑꯣꯏꯅ ꯀꯣ ꯃꯍꯥꯛꯅ ꯂꯥꯏꯌꯦꯛꯄ ꯃꯇꯝꯗ ꯀꯔꯤ ꯀꯔꯤ ꯗꯤꯁꯤꯄ꯭ꯂꯤꯟ ꯆꯪꯒꯗꯒꯦ ꯍꯥꯏꯕꯗ ꯈꯨꯗꯝ ꯑꯣꯏꯅ ꯂꯥꯏꯌꯦꯛꯄ ꯃꯇꯝꯗ ꯀꯣ ꯃꯒꯤ ꯊꯋꯥꯏ ꯍꯛꯆꯥꯡ ꯌꯥꯎꯅ ꯂꯨꯞꯅ ꯑꯗꯨꯗꯒꯤ ꯃꯥꯒꯤ ꯊꯃꯣꯏꯅꯨꯡꯗꯒꯤ ꯏꯊꯤꯜ ꯐꯥꯎꯔꯛꯇꯨꯅ ꯀꯣ ꯃꯥꯅ ꯌꯦꯛꯅꯤꯡꯏꯕ ꯄꯣꯠ ꯑꯗꯣ ꯑꯗꯨꯗ ꯂꯨꯞꯆꯔꯒ ꯊꯋꯥꯏꯗꯣ ꯍꯛꯆꯥꯡꯗꯣ ꯌꯥꯎꯅ ꯌꯦꯛꯑꯒꯗꯤ ꯃꯥꯅ ꯌꯦꯛꯅꯤꯡꯏꯕ ꯄꯣꯠꯁꯛ ꯑꯗꯣ ꯃꯄꯨꯡ ꯐꯥꯅ ꯐꯖꯅ ꯂꯥꯏꯗꯨꯅ ꯎꯠꯊꯣꯛꯄ ꯉꯝꯒꯅꯤ ꯍꯥꯏꯅ ꯈꯜꯂꯤ ꯑꯩꯒꯤ ꯑꯣꯏꯕ ꯃꯣꯠꯇ ꯑꯗꯣ ꯂꯥꯏ ꯌꯦꯛꯄ ꯑꯃꯅ ꯃꯍꯥꯛꯀꯤ ꯋꯥꯈꯜꯗ ꯑꯣꯔ ꯀ꯭ꯔꯦꯇꯤꯞ ꯃꯥꯏꯟꯗ ꯐꯖꯅ ꯄꯨꯊꯣꯛꯄ ꯉꯝꯃꯒꯗꯤ ꯃꯥ ꯃꯍꯥꯛꯁꯦ ꯐꯖꯅ ꯂꯥꯏ ꯌꯦꯛꯄ ꯉꯝꯒꯅꯤ ꯍꯥꯏꯅ ꯈꯜꯂꯤ ꯑꯗꯨꯒ ꯑꯩꯒꯤ ꯑꯣꯏꯕ ꯃꯣꯠꯇꯗꯤ ꯑꯩꯗꯤ ꯆꯨꯝꯅ ꯑꯩꯒꯤ ꯂꯥꯏꯌꯦꯛꯄ ꯄꯥꯝꯖꯕꯒꯤ ꯑꯣꯏꯅ ꯌꯦꯛꯆꯕꯅꯤ ꯑꯗꯣ ꯀꯩꯅꯣ ꯑꯣꯏꯅ ꯄ꯭ꯔꯣꯐꯦꯁꯅꯦꯜ ꯑꯣꯏꯅ ꯌꯥꯝ ꯐꯖꯅ ꯁꯤꯅ ꯃꯥꯟꯗ ꯌꯥꯗꯦ ꯁꯤ ꯌꯦꯛꯇ ꯌꯥꯗꯦ ꯍꯥꯏꯕ ꯌꯦꯛꯄ ꯂꯩꯖꯗꯦ ꯑꯩ